ꯑꯣꯖꯥ ꯑꯗꯨꯅ ꯁꯪꯕꯤꯔꯤꯕ ꯑꯣꯖꯥ ꯑꯗꯨꯅ ꯑꯩꯈꯣꯏꯕꯨ ꯐꯖꯅ ꯌꯦꯡꯁꯤꯟꯕꯤ ꯃꯗꯨꯒꯤ ꯃꯤꯅꯤꯠꯅ ꯂꯣꯏꯔꯛꯄ ꯃꯇꯝ ꯑꯗꯨꯗ ꯑꯣꯖꯥ ꯑꯗꯨꯅ ꯑꯇꯣꯞꯄ ꯁꯥꯇ꯭ꯔ ꯁꯥꯇ꯭ꯔꯤꯁꯤꯡ ꯂꯥꯏ ꯌꯦꯛꯂꯤꯕ ꯈꯨꯗꯤꯡꯃꯛꯇꯒꯤ ꯃꯤꯅꯤꯠ ꯂꯣꯏꯔꯦ ꯄꯤꯈꯠꯂꯛꯑꯣ ꯍꯥꯏꯅ ꯄꯤꯈꯠꯂꯛꯄ ꯃꯇꯝꯗ ꯃꯤꯅꯤꯠ ꯑꯃꯐꯥꯎ ꯍꯥꯏꯕꯗꯤ ꯃꯤꯅꯤꯠ ꯑꯃꯗꯨꯗꯒꯤ ꯍꯦꯟꯅ ꯁꯤꯖꯤꯟꯅꯕ ꯌꯥꯔꯣꯏ ꯍꯥꯏꯅ ꯂꯥꯎꯊꯣꯛꯈꯤꯕꯗꯨꯗꯒꯤ ꯌꯦꯛꯄ ꯑꯗꯨ ꯆꯞ ꯂꯦꯞꯅꯕ ꯍꯥꯏꯅ ꯍꯥꯏꯔꯛꯈꯤ ꯃꯗꯨꯗ ꯃꯔꯨꯑꯣꯏꯅ ꯍꯣꯏ ꯃꯌꯥꯝ ꯃꯌꯥꯝ ꯃꯔꯥꯡ ꯃꯔꯥꯡ ꯇꯧꯅꯕ ꯃꯇꯝꯗ ꯑꯩ ꯏꯁꯥ ꯀꯟꯇꯤꯅ꯭ꯌꯨ ꯈꯤꯇꯪ ꯇꯧꯔꯒ ꯌꯦꯛꯆꯈꯤ ꯃꯗꯨꯗ ꯑꯩꯒꯤ ꯃꯇꯝ ꯑꯗꯨ ꯄꯤꯕꯤꯗꯅ ꯍꯥꯏꯕꯗꯤ ꯑꯇꯣꯞꯄꯒꯤ ꯆꯦ ꯂꯧꯕꯒꯤ ꯃꯀꯣꯛꯇꯒꯤꯔꯥ ꯃꯃꯩꯗꯒꯤꯔꯥ ꯑꯣꯖꯥꯅ ꯍꯧꯅꯤꯡꯕ ꯑꯃꯗꯒꯤ ꯍꯦꯛꯇ ꯍꯧꯔꯒ ꯆꯦ ꯑꯗꯨ ꯂꯧꯁꯟꯕ ꯇꯥꯔꯒꯗꯤ ꯇꯁꯦꯡꯅ ꯅꯨꯡꯉꯥꯏꯖꯔꯝꯒꯗꯕꯅꯤ ꯑꯗꯨꯕꯨ ꯑꯇꯝꯅꯅ ꯃꯌꯥꯏꯗ ꯐꯝꯂꯤꯕ ꯑꯩꯈꯛꯇꯗꯒꯤ ꯆꯦ ꯂꯧꯁꯜꯂꯒ ꯑꯇꯩꯗꯨꯅ ꯑꯩꯒꯤ ꯆꯦ ꯂꯧꯈ꯭ꯔꯕ ꯃꯇꯨꯡ ꯐꯥꯎꯕ ꯑꯗꯨꯝ ꯌꯦꯛꯇꯨꯅ ꯂꯩꯕ ꯃꯇꯝꯗ ꯀꯔꯤꯁꯨ ꯑꯀꯟꯕ ꯋꯥꯍꯩ ꯍꯥꯏꯗꯅ ꯆꯦ ꯂꯧꯁꯤꯟꯗꯅ ꯊꯝꯕ ꯑꯁꯤ ꯎꯔꯒ ꯇꯁꯦꯡꯅ ꯂꯥꯏ ꯌꯦꯛꯄ ꯑꯃ ꯑꯣꯏꯅ ꯑꯩꯒꯤ ꯂꯥꯏ ꯌꯦꯛꯄꯒꯤ ꯄꯨꯛꯅꯤꯡ ꯍꯟꯊꯕ ꯌꯥꯕ ꯊꯧꯗꯣꯛꯁꯤꯡꯒꯤ ꯃꯅꯨꯡꯗ ꯑꯃ ꯑꯣꯏ ꯑꯩ ꯏꯁꯥꯅ ꯂꯥꯏ ꯌꯦꯛꯄ ꯌꯥꯝꯅ ꯄꯥꯝꯖꯩ ꯑꯗꯨꯕꯨ ꯊꯧꯗꯣꯛꯁꯤꯡ ꯑꯁꯤꯅ ꯃꯔꯝ ꯑꯣꯏꯔꯒ ꯑꯩꯒꯤ ꯂꯥꯏ ꯌꯦꯛꯄꯒꯤ ꯂꯝꯁꯤꯗ ꯈꯣꯡꯗꯥꯅꯤꯡꯕ ꯌꯥꯝꯅ ꯍꯟꯊꯕ ꯄꯣꯛꯏ ꯋꯥꯈꯜ ꯅꯨꯡꯉꯥꯏꯇꯕꯁꯨ ꯐꯥꯎꯋꯤ ꯄꯨꯛꯅꯤꯡꯁꯨ ꯌꯥꯝ ꯅꯨꯡꯁꯤ ꯃꯁꯤꯅ ꯃꯔꯝ ꯑꯣꯏꯔꯒ ꯑꯩꯒꯤ ꯂꯥꯏ ꯌꯦꯛꯅꯤꯡꯗꯕ ꯐꯥꯎꯕ ꯐꯥꯎꯔꯛꯏ ꯑꯗꯨꯒ ꯂꯥꯏ ꯌꯦꯛꯂꯤꯕ ꯑꯩꯈꯣꯏꯁꯤꯡꯗ ꯌꯥꯝꯅ ꯈꯨꯗꯣꯡꯆꯥꯗꯕ ꯑꯋꯥꯠꯄꯅ ꯄꯤꯛ ꯊꯜꯂꯦ ꯑꯗꯨꯕꯨ ꯍꯧꯖꯤꯛꯀꯤ ꯃꯇꯝꯗ ꯋꯥꯠꯂꯤꯕ ꯈꯨꯗꯤꯡꯃꯛ ꯉꯝꯅ ꯉꯝꯅꯕ ꯍꯣꯠꯅꯕ ꯅꯠꯇꯅ ꯎꯄꯥꯏ ꯂꯩꯇꯦ ꯑꯩꯈꯣꯏꯅ ꯂꯥꯏ ꯌꯦꯛꯄ ꯃꯇꯝꯗ ꯕꯣꯔꯗ ꯑꯃ ꯂꯩꯕ ꯃꯇꯝꯗ ꯁꯦꯜ ꯆꯥꯎꯅ ꯆꯥꯎꯅ ꯂꯧꯋꯤ ꯀꯂꯔ ꯄꯦꯟꯇꯤꯡ ꯇꯧꯕ ꯃꯇꯝꯗ ꯁꯦꯜ ꯌꯥꯝꯅ ꯌꯥꯝꯅ ꯆꯪꯉꯤ ꯑꯗꯨꯅ ꯂꯥꯏꯗꯤ ꯌꯥꯝꯅ ꯌꯦꯛꯅꯤꯡꯕ ꯑꯗꯨꯒ ꯏꯁꯥꯅꯗꯤ ꯉꯝꯖꯗꯕ ꯕꯣꯔꯗ ꯐꯥꯎꯕ ꯂꯩꯕ ꯉꯝꯖꯗꯗꯅ ꯎꯗ ꯅꯠꯇ꯭ꯔꯒ ꯑꯔꯦꯝꯕ ꯇꯥꯕ ꯃꯌꯥꯝꯒꯤ ꯑꯗꯨꯒꯨꯝꯕ ꯃꯔꯝꯗ ꯌꯦꯛꯁꯟꯗꯨꯅ ꯃꯍꯩꯗꯤ ꯌꯥꯝꯅ ꯌꯥꯝꯅꯗꯤ ꯍꯩꯖꯕ ꯑꯗꯨꯒ ꯃꯁꯥꯅ ꯄꯩꯁꯥ ꯊꯥꯗꯕ ꯉꯝꯖꯗꯕꯗꯒꯤ ꯍꯩꯖꯕ ꯀꯌꯥ ꯑꯃ ꯃꯥꯡꯍꯟꯗꯅ ꯑꯩꯈꯣꯏꯒꯤ ꯁꯃꯥꯖ ꯑꯁꯤꯗ ꯂꯩꯔꯤ ꯑꯁꯤꯒꯨꯝꯕ ꯀꯌꯥ ꯑꯁꯤꯁꯨ ꯃꯇꯦꯡ ꯇꯧꯕꯤꯔꯒ ꯑꯋꯥꯠ ꯑꯄꯥ ꯄꯨꯝꯅꯃꯛ ꯁꯦꯝꯕꯤꯔꯒ ꯃꯁꯥꯒꯤ ꯂꯩꯖꯔꯤꯕ ꯄꯤꯊꯣꯛꯆꯔꯛꯄ ꯂꯥꯏ ꯌꯦꯛꯄꯒꯤ ꯃꯒꯨꯟ ꯑꯗꯨꯕꯨ ꯊꯤꯗꯣꯛꯄꯤꯔꯒ ꯑꯐꯕꯗ ꯂꯝꯖꯤꯡꯕꯤꯔꯒ ꯃꯥꯏ ꯄꯥꯛꯄ ꯑꯃ ꯑꯣꯏꯔꯒꯗꯤ ꯑꯩꯈꯣꯏꯒꯤ ꯏꯔꯩꯄꯥꯛ ꯏꯖꯥꯇꯤ ꯑꯁꯤꯒꯤ ꯑꯐꯥꯎꯕ ꯁꯛꯈꯪꯅꯕ ꯃꯌꯥꯝꯅ ꯋꯥꯔꯜ ꯂꯦꯕꯦꯜꯗ ꯄꯨꯈꯠꯄ ꯁꯣꯏꯗꯅ ꯉꯝꯒꯅꯤ ꯍꯥꯏꯅ ꯊꯥꯖꯩ ꯑꯁꯤꯒꯨꯝꯕ ꯑꯋꯥꯠꯄꯁꯤꯡꯁꯦ ꯂꯩꯕꯅ ꯂꯥꯏꯗꯤ ꯌꯦꯛꯅꯤꯡꯕ ꯀꯩꯁꯨꯗꯤ ꯂꯩꯖꯗꯕ ꯁꯤꯁꯨ ꯃꯌꯥꯝꯅ ꯄꯨꯛꯅꯤꯡ ꯍꯟꯊꯕ ꯃꯌꯥꯝ ꯌꯥꯎꯗꯅ ꯉꯥꯎꯆꯠꯅꯗꯅ ꯂꯩꯕ ꯀꯌꯥꯅꯤ ꯑꯗꯨꯅ ꯂꯥꯏ ꯌꯦꯛꯂꯤꯕ ꯑꯩꯈꯣꯏꯗ ꯌꯥꯝꯅ ꯑꯋꯥꯠ ꯑꯄꯥ ꯑꯁꯤ ꯃꯦꯅꯦꯖ ꯇꯧꯕꯤꯕ ꯍꯥꯏꯕꯗꯤ ꯂꯥꯏ ꯌꯦꯛꯄꯕꯨ ꯀꯩꯗꯧꯗꯣꯏꯅꯣ ꯍꯥꯏꯕ ꯋꯥꯍꯩꯅꯆꯤꯡꯕ ꯁꯨꯒꯨꯝꯕꯁꯦ ꯁꯤ ꯑꯩꯈꯣꯏꯒꯤ ꯌꯥꯝꯅ ꯄꯨꯛꯅꯤꯡ ꯁꯣꯟꯊꯅꯕ ꯋꯥꯐꯝ ꯋꯥꯍꯩꯁꯤꯡꯒꯤ ꯃꯅꯨꯡꯗ ꯑꯣꯏꯕꯅ ꯂꯥꯏ ꯌꯦꯛꯄ ꯀꯌꯥ ꯑꯃꯒꯤ ꯄꯨꯟꯁꯤ ꯑꯗꯨꯝ ꯄꯤꯈꯝꯅꯈꯤ ꯑꯁꯤꯅ ꯀꯅꯥꯒꯨꯝꯕ ꯁꯦꯜ ꯄꯥꯏꯕ ꯂꯥꯏ ꯌꯦꯛꯄ ꯃꯒꯨꯟ ꯀꯩꯁꯨ ꯈꯪꯗꯕ ꯁꯦꯜꯅ ꯍꯦꯛꯇ ꯂꯩꯔꯒ ꯌꯦꯛꯈꯤꯕ ꯑꯁꯤꯒꯨꯝꯕ ꯀꯔꯞꯁꯟꯒꯤ ꯊꯧꯑꯣꯡ ꯍꯥꯏꯒꯗ꯭ꯔꯥ ꯁꯨꯒꯨꯝꯕ ꯑꯣꯏꯕꯁꯤꯅ ꯑꯩꯈꯣꯏꯒꯤ ꯂꯥꯏ ꯌꯦꯛꯄꯁꯤꯡ ꯑꯁꯤꯗ ꯌꯥꯝꯅ ꯎꯁꯤꯠꯄꯤꯗꯕ ꯅꯝꯊꯕꯤꯕ ꯑꯃ ꯇꯧꯕꯤꯕꯁꯦ ꯌꯥꯝꯅ ꯊꯃꯣꯏꯁꯦꯡꯅ ꯅꯨꯡꯉꯥꯏꯖꯗꯦ ꯑꯁꯤꯒꯨꯝꯕ ꯑꯋꯥꯠꯄ ꯑꯁꯤꯗ ꯁꯦꯜꯒꯤ ꯃꯇꯦꯡ ꯐꯥꯏꯅꯥꯟꯁꯀꯤ ꯄ꯭ꯔꯣꯕ꯭ꯂꯦꯝ ꯑꯁꯤꯒꯨꯝꯕ ꯂꯩꯕꯁꯤꯡꯁꯦ ꯁꯣꯏꯗꯅ ꯆꯞ ꯃꯥꯟꯅꯕ ꯂꯦꯕꯦꯜ ꯑꯃ ꯌꯦꯡꯕꯤꯔꯒꯗꯤ ꯁꯣꯏꯗꯅ ꯂꯥꯏ ꯌꯦꯛꯄ ꯑꯥꯔꯇꯤꯁ ꯑꯁꯤꯗ ꯑꯩꯈꯣꯏꯒꯤ ꯏꯃꯥ ꯂꯩꯄꯥꯛ ꯑꯁꯤꯒꯤ ꯌꯥꯝꯅ ꯁꯛꯈꯪꯂꯕ ꯃꯌꯥꯝꯅ ꯄꯥꯝꯅꯕ ꯂꯥꯏ ꯌꯦꯛꯄ ꯀꯌꯥ ꯑꯃ ꯂꯩꯔꯤꯕꯁꯤꯡꯁꯦ ꯈꯪꯗꯣꯛꯄꯤꯔꯕꯗꯤ ꯁꯣꯏꯗꯅ ꯑꯣꯏꯒꯅꯤ ꯍꯥꯏꯅ ꯈꯟꯖꯩ